ꯑꯩꯍꯥꯛꯅ ꯇꯣꯉꯥꯟꯕ ꯂꯩꯕꯥꯛ ꯑꯃꯗ ꯆꯠꯄꯒꯤ ꯈꯨꯗꯣꯡꯆꯥꯕ ꯐꯪꯂꯕꯗꯤ ꯑꯩꯍꯥꯛ ꯏꯠꯂꯤ ꯍꯥꯏꯔꯤꯕ ꯀꯟꯇ꯭ꯔꯤ ꯑꯁꯤ ꯁꯣꯏꯗꯅ ꯆꯠꯀꯅꯤ ꯑꯗꯨꯒꯤ ꯃꯔꯝꯗꯤ ꯍꯥꯏꯔꯤꯕ ꯂꯩꯕꯥꯛ ꯑꯁꯤ ꯊꯦꯇꯔꯒꯤ ꯍꯧꯔꯛꯐꯝ ꯑꯣꯏꯕꯇ ꯅꯠꯇꯅ ꯃꯥꯒꯤ ꯑꯄꯨꯟꯕ ꯁꯍꯔꯁꯤꯃꯒꯤ ꯁꯛꯇꯝ ꯑꯁꯦ ꯆꯥꯎꯔꯕ ꯃꯤꯌꯨꯖꯝ ꯑꯃꯒ ꯄꯥꯡꯈꯛꯅꯤ ꯍꯥꯏꯗꯅ ꯑꯈꯪ ꯑꯍꯩꯁꯤꯡꯅ ꯊꯝꯕꯤꯕ ꯃꯉꯣꯟꯗ ꯇꯣꯉꯥꯟ ꯇꯣꯉꯥꯟꯕ ꯑꯔꯤꯕ ꯃꯇꯝꯒꯤ ꯈꯠꯁꯥ ꯍꯩꯕ ꯀꯌꯥꯇꯅ ꯁꯦꯝꯂꯝꯂꯕ ꯇꯥꯡꯂꯕ ꯃꯈꯜ ꯃꯊꯦꯟꯒꯤ ꯑꯣꯏꯕ ꯑꯉꯛꯄ ꯐꯪꯂꯕ ꯈꯨꯌꯦꯛ ꯀꯌꯥꯅ ꯄꯤꯛ ꯊꯟꯅ ꯂꯩꯕꯅ ꯃꯗꯨꯕꯨ ꯌꯦꯡꯕ ꯄꯥꯝꯖꯕꯗꯒꯤ ꯑꯩꯍꯥꯛ ꯁꯣꯏꯗꯅ ꯏꯠꯂꯤ ꯍꯥꯏꯔꯤꯕ ꯂꯩꯕꯥꯛ ꯑꯁꯤ ꯆꯠꯀꯅꯤ